ꯑꯩꯈꯣꯏ ꯃꯨꯁꯂꯤꯝꯒꯤ ꯂꯥꯏꯅꯤꯡꯒꯤ ꯃꯔꯝꯗ ꯁꯔꯨꯛ ꯑꯃ ꯑꯣꯏꯅ ꯍꯥꯏꯔꯕꯗ ꯑꯥꯔꯕꯤ ꯎꯔꯗꯨ ꯇꯝꯕꯗ ꯂꯥꯏ ꯈꯨꯔꯨꯝꯕ ꯃꯇꯝꯗ ꯌꯥꯝ ꯀꯥꯟꯅꯕ ꯑꯃꯁꯨ ꯑꯣꯏꯍꯜꯂꯦ ꯂꯥꯏ ꯈꯨꯔꯨꯝꯃꯤꯕ ꯅꯃꯥꯁ ꯁꯣꯜꯂꯤꯕ ꯑꯗꯨꯗ ꯅꯦꯠ ꯂꯧꯕꯒꯨꯝꯕ ꯎꯀꯨ ꯆꯠꯄ ꯁꯖꯗꯥ ꯇꯥꯕ ꯑꯗꯨꯝꯕꯗ ꯁꯣꯟꯒꯗꯕ ꯃꯇꯦꯛ ꯃꯇꯦꯛ ꯀꯌꯥꯃꯔꯨꯝ ꯑꯃꯁꯨ ꯇꯝꯕꯒꯤ ꯌꯥꯝꯅ ꯃꯔꯨꯑꯣꯏ ꯃꯁꯤꯅ ꯅꯃꯥꯁ ꯁꯣꯟꯕ ꯑꯗꯨꯒꯤ ꯃꯇꯥꯡꯗ ꯈꯪꯕꯒꯤ ꯌꯥꯝꯅ ꯍꯔꯥꯎꯖꯩ ꯑꯁꯤꯅ ꯄꯨꯟꯁꯤꯒꯤ ꯌꯦꯡꯕ ꯃꯤꯠꯌꯦꯡ ꯀꯌꯥ ꯌꯥꯝꯅ ꯁꯦꯝꯒꯠꯀꯦ ꯍꯥꯏꯕꯗ ꯑꯩꯅ ꯈꯪ ꯍꯩꯖꯕ ꯑꯗꯨꯅ ꯑꯩꯒꯤ ꯏꯅꯥꯎꯁꯤꯡ ꯗ ꯈꯔ ꯇꯥꯛꯄꯤ ꯇꯝꯕꯤꯗꯨꯅ ꯂꯥꯏꯅꯤꯡꯒꯤ ꯑꯣꯏꯕ ꯁꯨꯝꯕꯁꯤꯗꯁꯨ ꯌꯥꯝꯅ ꯃꯇꯦꯡ ꯄꯥꯡꯉꯤ